ꯑꯩꯈꯣꯏꯒꯤ ꯈꯨꯟꯗ ꯕꯖꯥꯔ ꯌꯥꯝꯅ ꯆꯥꯎꯕ ꯕꯖꯥꯔ ꯑꯩꯃ ꯂꯩ ꯕꯖꯥꯔ ꯑꯁꯤꯗ

ꯇꯤꯜꯍꯧ ꯀꯤꯜꯂꯣꯗ ꯂꯨꯄꯥ ꯅꯤꯐꯨ ꯑꯃꯗꯤ ꯍꯪꯒꯥꯝ ꯃꯄꯨꯟꯗ ꯂꯨꯄꯥ ꯀꯨꯟ ꯑꯃꯗꯤ ꯁꯥ ꯃꯔꯣꯏ ꯑꯃꯗ ꯂꯨꯄꯥ ꯃꯉꯥ ꯑꯗꯨꯒ ꯁꯥ ꯉꯥꯗ ꯍꯥꯏꯔꯒꯅ ꯁꯟ ꯀꯤꯂꯣꯗ ꯐꯣꯔ ꯐꯤꯐꯇꯤ ꯑꯃꯗꯤ ꯉꯥꯗ ꯍꯥꯏꯔꯒꯅ ꯁꯖꯤꯛ ꯆꯥꯕꯤꯗ ꯀꯤꯜꯂꯣꯗ ꯇꯨ ꯐꯤꯐꯇꯤ ꯑꯗꯨꯒ ꯕꯣꯏꯂꯔꯗ ꯍꯥꯏꯔꯒꯅ ꯀꯤꯜꯂꯣꯗ ꯋꯥꯟ ꯑꯥꯏꯠꯇꯤ ꯑꯁꯤꯅ ꯆꯤꯡꯕꯁꯤꯡ ꯑꯁꯤ ꯑꯩꯈꯣꯏꯒꯤꯗ ꯂꯩꯔꯤꯕ ꯃꯥꯔꯀꯦꯠ ꯕꯖꯥꯔꯁꯤꯡ ꯑꯗꯨꯗ ꯌꯥꯝꯅ ꯍꯣꯡꯅ ꯐꯪꯉꯤ ꯍꯥꯏꯔꯤꯕ ꯕꯖꯥꯔ ꯑꯁꯤꯗ ꯃꯌꯥꯝꯅ ꯂꯥꯛꯄꯤꯗꯨꯅ ꯑꯅꯝꯕꯅ ꯂꯩꯔꯤꯕ ꯄꯣꯠꯂꯝꯁꯤꯡ ꯑꯁꯤ ꯌꯥꯝꯅ ꯄꯥꯝꯅ ꯌꯥꯝꯅ ꯈꯣꯏꯗꯅ ꯂꯩꯅꯩ ꯕꯖꯥꯔ ꯑꯁꯤꯗ ꯃꯤ ꯂꯥꯛꯄꯁꯨ ꯂꯦꯞꯇꯦ ꯑꯗꯨꯒ ꯕꯖꯥꯔ ꯑꯁꯤꯗ ꯂꯩꯔꯤꯕ ꯄꯣꯠꯂꯝꯁꯤꯡ ꯑꯁꯤ ꯐꯠꯇꯕ ꯍꯥꯏꯕꯗꯤ ꯗꯨꯕ꯭ꯂꯤꯀꯦꯠ ꯄꯣꯠꯁꯤꯡ ꯑꯗꯨꯁꯨ ꯑꯣꯏꯗꯦ ꯅꯨꯡꯉꯥꯏꯕ ꯐꯖꯕꯇꯅ ꯊꯜꯂꯕ ꯕꯖꯥꯔꯅꯤ ꯑꯩꯈꯣꯏꯒꯤ ꯕꯖꯥꯔ ꯑꯁꯤ ꯃꯃꯜ ꯍꯣꯡꯕꯅ ꯃꯌꯥꯝꯅꯁꯨ ꯍꯦꯟꯅ ꯄꯥꯝꯅꯩ